ꯑꯩꯒꯤ ꯃꯣꯠꯇꯗꯤ ꯆꯥꯛ ꯊꯣꯡꯕꯁꯦ ꯅꯨꯄꯤꯈꯛꯇꯒꯤ ꯊꯕꯛꯅꯤ ꯈꯟꯖꯗꯦ ꯃꯔꯝꯗꯤ ꯍꯧꯖꯤꯛ ꯆꯥꯎꯈꯠꯂꯕ ꯃꯇꯝꯅꯤ ꯅꯨꯄꯥ ꯅꯨꯄꯤ ꯆꯞ ꯃꯥꯟꯅꯔꯕ ꯃꯇꯝꯅꯤ ꯅꯨꯄꯥꯅ ꯉꯝꯗꯕꯁꯨ ꯅꯨꯄꯤꯅ ꯉꯝꯕ ꯃꯌꯥꯝ ꯑꯃ ꯂꯩꯔꯤ ꯑꯩꯒꯤ ꯏꯃꯨꯡꯒꯤ ꯑꯣꯏꯅꯗꯤ ꯅꯨꯄꯥ ꯅꯨꯄꯤ ꯈꯥꯏꯕ ꯊꯕꯛ ꯂꯩꯇꯦ ꯑꯩꯒꯤ ꯄꯥꯕꯨꯡꯁꯨ ꯏꯌꯥꯝꯕꯁꯨ ꯆꯥꯛꯁꯨ ꯊꯣꯡꯏ ꯀꯣꯟꯁꯨ ꯐꯦꯡꯏ ꯏꯃꯥꯅ ꯅꯠꯇ꯭ꯔꯒ ꯑꯩꯈꯣꯏꯅ ꯅꯥꯕ ꯃꯇꯝꯗ ꯃꯈꯣꯏꯅ ꯑꯗꯨꯝ ꯃꯇꯦꯡ ꯄꯥꯡꯏ ꯑꯗꯨꯕꯨ ꯃꯁꯤ ꯏꯃꯨꯡ ꯏꯃꯨꯡꯅꯁꯨ ꯄꯨꯏ ꯑꯗꯨꯅ ꯏꯃꯨꯡ ꯈꯨꯗꯤꯡꯃꯛꯇ ꯅꯨꯄꯥ ꯂꯣꯏꯅ ꯆꯥꯛ ꯊꯣꯡꯏ ꯍꯥꯏꯕꯁꯤꯗꯤ ꯍꯥꯏꯖꯅꯤꯡꯗꯦ